ꯑꯧ ꯃꯥꯅꯤ ꯑꯧ ꯑꯥꯏꯇꯦꯝꯒꯤꯗꯤ ꯂꯣꯏꯅ ꯁꯨꯔꯦ ꯑꯗꯣ ꯀꯔꯝꯕ ꯃꯈꯜꯒꯤ ꯑꯥꯏꯇꯦꯝ ꯄꯥꯝꯕꯤꯕꯅꯣ ꯕ꯭ꯔꯦꯠꯀꯨꯝꯕ ꯕꯟꯒꯨꯝꯕ ꯄꯥꯝꯕꯤꯔꯤꯔ ꯗꯣꯅꯠ ꯑꯗꯒꯤ ꯕꯦꯀꯔꯤꯒꯤ ꯑꯥꯏꯇꯦꯝ ꯃꯈꯩꯗꯤ ꯂꯣꯏꯅ ꯁꯨꯅꯗꯤ ꯂꯩꯔꯦ ꯑꯗꯣ ꯀꯔꯝꯕ ꯄꯥꯝꯕꯤꯕꯅꯣ ꯗꯨꯀꯥꯟꯒꯤ ꯑꯣꯏꯒꯗꯣꯏꯔ ꯑꯗꯨꯒ

ꯑꯩꯈꯣꯏꯒꯤ ꯄꯣꯠꯁꯦ ꯑꯩꯈꯣꯏ ꯉꯁꯤ ꯊꯥꯔꯝꯃꯒ ꯍꯌꯦꯡ ꯂꯦꯞꯄꯒ ꯑꯗꯨꯝ ꯅꯨꯃꯤꯠ ꯅꯤꯅꯤꯒꯨꯝꯕ ꯂꯦꯞꯄꯒ ꯍꯨꯝꯅꯤ ꯁꯨꯕꯗ ꯑꯗꯨꯝ ꯂꯥꯛꯆꯒꯅꯦꯕꯀꯣ ꯑꯗꯨꯒ ꯌꯣꯟꯕ ꯂꯣꯏꯗꯕꯁꯤꯡꯗꯨꯅ ꯑꯃꯨꯛ ꯑꯩꯈꯣꯏꯅ ꯑꯃꯨꯛ ꯔꯤꯇ꯭ꯔꯟ ꯇꯧꯔꯒ ꯑꯃꯨꯛ ꯊꯥꯗꯣꯛꯄ ꯑꯃꯃꯨꯛ ꯁꯤꯜꯂꯒ ꯑꯃꯨꯛ ꯇꯧꯕ ꯑꯗꯨꯒꯤ ꯑꯗꯨꯃꯥꯏꯅ ꯇꯧꯕꯒꯤ ꯃꯑꯣꯡꯗ ꯂꯩ ꯑꯧ ꯂꯩꯅꯤ ꯂꯩꯅꯤ ꯍꯣꯝ ꯗꯤꯂꯤꯕꯔꯤ ꯂꯩꯅꯤ ꯑꯩꯈꯣꯏ ꯅꯨꯡꯇꯤꯒꯤ ꯃꯐꯝ ꯃꯐꯝ ꯈꯥꯏꯗꯣꯛꯑꯒ ꯑꯇꯣꯞꯄ ꯃꯐꯝ ꯃꯐꯝ ꯃꯥꯏ ꯃꯥꯏꯒꯤ ꯉꯁꯤꯅ ꯑꯇꯣꯞꯄ ꯃꯐꯝ ꯑꯃꯗ ꯊꯥꯕ ꯑꯗꯒꯤ ꯍꯌꯦꯡ ꯑꯃꯃꯨꯛ ꯆꯠꯄ ꯑꯗꯒꯤ ꯅꯣꯡꯉꯥꯜꯕꯗꯅ ꯑꯃꯨꯛ ꯍꯥꯟꯅꯒꯤꯗꯣ ꯑꯃꯨꯛ ꯔꯤꯇ꯭ꯔꯟ ꯇꯧꯔꯒ ꯑꯃꯨꯛ ꯁꯤꯟꯕ ꯑꯗꯨꯃꯥꯏꯅ ꯔꯥꯎꯟ ꯆꯠꯆꯒꯗꯣꯏꯅꯤ ꯑꯗꯨꯒ ꯁꯣꯝꯗꯨꯒꯤ ꯂꯩꯀꯥꯏꯒꯤꯁꯨ ꯑꯗꯨꯝ ꯑꯩꯈꯣꯏꯅ ꯃꯐꯝꯗꯣ ꯍꯥꯏꯕꯤꯔꯛꯑꯣ ꯑꯗꯨꯒ ꯑꯗꯨꯝ ꯑꯩꯈꯣꯏ ꯆꯠꯄꯗ ꯑꯗꯨꯝ ꯌꯥꯎꯍꯟꯖꯔꯛꯀꯦ ꯑꯧ ꯃꯤ ꯊꯝꯃꯒ ꯇꯧꯖꯕꯅꯤ ꯏꯃꯨꯡ ꯃꯅꯨꯡ ꯑꯗꯤ ꯃꯌꯥꯝ ꯄꯨꯂꯞꯀꯤ ꯁꯞꯄ꯭ꯂꯥꯏ ꯇꯧꯕ ꯉꯝꯗꯕꯅꯤꯅ ꯑꯩꯈꯣꯏ ꯃꯤ ꯊꯝꯃꯒ ꯆꯥꯎꯅ ꯕꯦꯛꯀꯔꯤ ꯑꯆꯧꯕ ꯑꯣꯏꯅ ꯇꯧꯔꯀꯥꯟꯗ ꯍꯥꯡꯖꯕꯅꯤ ꯑꯗꯨꯒ ꯑꯩꯈꯣꯏꯒꯤ ꯕꯥꯔꯠꯗꯦꯒꯨꯝꯕ ꯂꯨꯍꯣꯡꯕ ꯍꯩꯖꯤꯡꯄꯣꯠꯀꯤ ꯀꯦꯛꯀꯨꯝꯕꯁꯨ ꯂꯩꯗꯅꯀꯣ ꯑꯗꯨꯒꯨꯝꯕꯒꯤꯁꯨ ꯑꯣꯗꯔ ꯑꯗꯨꯝ ꯂꯧꯖꯩ ꯑꯗꯨꯒ ꯊꯤꯟꯕ ꯈꯣꯠꯄ ꯑꯗꯨꯝ ꯆꯠꯄ ꯗꯣꯅꯠꯁꯦ ꯇꯔꯥ ꯇꯔꯥ ꯄꯤꯕꯗꯣ ꯗꯔꯖꯟ ꯑꯃꯗ ꯇꯔꯥꯅꯤꯊꯣꯏꯅꯤꯗꯅꯀꯣ ꯑꯗꯨꯗ ꯑꯩꯈꯣꯏꯅ ꯆꯥꯝꯃ ꯆꯥꯝꯃ ꯁꯥꯔꯒ ꯄꯤꯖꯗꯣꯏꯅꯦꯕ ꯑꯗꯨꯒ ꯊꯥꯔꯇꯤ ꯌꯣꯟꯕ ꯑꯆꯥꯄꯣꯠꯁꯤꯡꯁꯤꯅ ꯑꯩꯈꯣꯏꯅ ꯇ꯭ꯋꯦꯟꯇꯤ ꯐꯥꯏꯚ ꯇ꯭ꯋꯦꯟꯇꯤ ꯐꯥꯏꯚ ꯁꯥꯗꯣꯏꯅꯦꯕ ꯑꯗꯨꯒ ꯇ꯭ꯋꯦꯟꯇꯤ ꯌꯣꯟꯕ ꯄꯣꯠꯁꯤꯅ ꯄꯣꯠ ꯑꯍꯨꯝꯗ ꯑꯩꯈꯣꯏꯅ ꯐꯤꯐꯇꯤ ꯑꯗꯨꯃꯥꯏꯅ ꯁꯥꯔꯒ ꯄꯤꯖꯕꯅꯤ ꯑꯗꯨ ꯑꯧ ꯂꯩꯌꯦ ꯂꯩꯌꯦ ꯑꯪ ꯍꯣꯏ ꯀꯩꯅꯣ ꯕ꯭ꯔꯦꯠ ꯗꯣꯅꯠ ꯀꯩꯀꯩ ꯂꯩ ꯑꯁꯤꯒꯨꯝꯕ ꯈꯔ ꯆꯣꯠꯄ ꯄꯣꯠ ꯑꯣꯏꯕꯁꯤꯡꯁꯦ ꯁꯤꯁꯤꯅ ꯑꯩꯈꯣꯏ ꯅꯨꯃꯤꯠ ꯍꯨꯝꯅꯤ ꯁꯨꯕ ꯅꯨꯃꯤꯠꯁꯤꯗ ꯑꯩꯈꯣꯏ ꯁꯤꯟꯒꯅꯦꯕ ꯑꯆꯣꯠꯄ ꯑꯃ ꯑꯗꯨꯒ ꯈꯖꯨꯔꯒꯨꯝꯕ ꯅꯤꯡꯀꯤꯒꯨꯝꯕ ꯄꯣꯠꯁꯤꯗꯤ ꯌꯥꯝꯗ꯭ꯔꯕꯗ ꯍꯞꯇꯥ ꯑꯃꯗꯤ ꯑꯗꯨꯝ ꯊꯝꯕ ꯑꯗꯨꯝ ꯌꯥꯒꯅꯦꯕ ꯑꯗꯨꯒ ꯑꯇꯩꯗꯨꯅ ꯅꯨꯃꯤꯠ ꯍꯨꯝꯅꯤ ꯍꯨꯝꯅꯤ ꯍꯦꯛ ꯁꯨꯕꯗ ꯑꯩꯈꯣꯏꯅ ꯑꯃꯃꯨꯛ ꯊꯥꯕ ꯂꯥꯛꯆꯒꯅꯤꯗꯅꯀꯣ ꯑꯗꯨ ꯂꯥꯛꯄ ꯃꯇꯝꯗꯨꯗ ꯂꯩꯔꯝꯕ ꯄꯣꯠꯇꯣ ꯑꯩꯈꯣꯏꯅ ꯑꯗꯨꯝ ꯃꯍꯨꯠ ꯁꯤꯟꯗꯣꯛꯑꯒ ꯑꯇꯣꯞꯄ ꯑꯃꯨꯛ ꯄꯤꯔꯝꯗꯣꯏꯕ ꯑꯗꯨꯒꯨꯝꯕꯒꯤ ꯑꯣꯐꯔꯗꯤ ꯂꯩꯖꯗ꯭ꯔꯦ ꯂꯩꯖꯗ꯭ꯔꯦ ꯍꯥꯏꯕꯗꯤꯀꯣ ꯑꯩꯈꯣꯏꯁꯨ ꯃꯣꯏꯅ ꯑꯗꯨꯃꯥꯏꯅ ꯃꯌꯥꯝ ꯂꯧꯍꯧꯕꯁꯦ ꯍꯣꯏ ꯂꯥꯏꯕꯛ ꯐꯗꯅ ꯂꯣꯏꯅ ꯌꯣꯜꯂꯝꯕꯁꯨ ꯌꯥꯎꯏ ꯌꯣꯜꯂꯝꯗꯕ ꯇꯥꯔꯒꯅ ꯑꯩꯈꯣꯏꯅ ꯑꯃꯨꯛ ꯁꯤꯟꯒꯗꯕ ꯄꯣꯠꯁꯦ ꯑꯩꯈꯣꯏꯒꯤꯁꯨ ꯑꯗꯨꯝ ꯃꯥꯡꯗꯣꯏꯅꯤ ꯍꯥꯏꯔꯤꯕꯀꯣ ꯑꯗꯨꯅ ꯑꯗꯨꯒꯨꯝꯕꯒꯤꯗꯤ ꯍꯣꯏ ꯃꯔꯛꯇ ꯅꯣꯡ ꯐꯥꯗꯣꯛ ꯁꯤꯁꯤꯝꯗꯤ ꯆꯥꯍꯧꯔꯣꯅ ꯍꯥꯞꯄꯝꯕꯗꯨꯅ ꯀꯩꯅꯣ ꯃꯈꯜ ꯑꯃꯗ ꯑꯗꯨꯝ ꯑꯗꯨꯃꯥꯏꯅ ꯑꯗꯨꯝ ꯂꯩꯖꯩ ꯑꯗꯨꯒ ꯑꯩꯈꯣꯏꯁꯨ ꯑꯅꯤꯃꯛꯀꯤ ꯀꯥꯟꯅꯅꯕ ꯌꯦꯡꯉꯒ ꯇꯧꯖꯕꯅꯤꯅ ꯑꯗꯨꯃꯥꯏꯅ ꯇꯧꯋꯦ ꯍꯥꯏꯅꯤ ꯎꯝ ꯇꯤꯡꯗꯦ ꯑꯩꯈꯣꯏꯅ ꯃꯍꯨꯠ ꯑꯃ ꯄꯤꯔꯝꯕꯁꯦ ꯑꯩꯈꯣꯏꯅ ꯅꯣꯏꯗꯒꯤ ꯌꯣꯟꯕ ꯂꯣꯏꯗꯕꯤꯗ ꯂꯧꯈꯠꯂꯛꯄ ꯄꯣꯠꯁꯦ ꯑꯁꯤꯒꯤ ꯃꯍꯨꯠꯇ ꯑꯩꯈꯣꯏꯅ ꯑꯃ ꯄꯤꯔꯝꯗꯣꯏꯅꯦꯕ ꯑꯗꯨꯒ ꯑꯃꯨꯛ ꯑꯩꯈꯣꯏꯅ ꯑꯃꯨꯛ ꯌꯣꯟꯕ ꯁꯤꯠꯇꯕ ꯄꯣꯠꯇꯣ ꯑꯩꯈꯣꯏꯅ ꯑꯃꯨꯛ ꯄꯨꯔꯒ ꯂꯥꯛꯆꯗꯣꯏꯕ ꯎꯝ ꯁꯥꯗꯦ ꯁꯥꯗꯦ ꯑꯩꯈꯣꯏꯅ ꯑꯗꯨꯒꯤ ꯑꯃꯨꯛ ꯄꯣꯠꯁꯦ ꯑꯩꯈꯣꯏ ꯁ꯭ꯋꯥꯏꯗ ꯐꯥꯝ ꯇꯧꯕ ꯑꯗꯒꯤ ꯀꯩꯅꯣ ꯑꯣꯛ ꯂꯣꯏꯕꯒꯨꯝꯕ ꯂꯩꯕꯁꯤꯡꯁꯦ ꯃꯣꯏꯗ ꯑꯃꯨꯛ ꯑꯩꯈꯣꯏꯅ ꯑꯃꯨꯛ ꯑꯄꯤꯛꯄ ꯁꯦꯟꯐꯝꯗ ꯑꯃꯨꯛ ꯃꯣꯏꯅ ꯑꯃꯨꯛ ꯂꯧꯕ ꯑꯩꯈꯣꯏꯗꯒꯤ ꯑꯃꯨꯛ ꯑꯗꯨꯗ ꯈꯤꯇꯪꯗꯁꯨ ꯃꯥꯡꯒꯤꯕꯗꯣ ꯈꯤꯇꯪꯗꯁꯨ ꯍꯟꯖꯤꯟꯅꯕꯅ ꯃꯣꯏꯗ ꯑꯃꯨꯛ ꯑꯩꯈꯣꯏꯅ ꯑꯃꯨꯛ ꯑꯄꯤꯛꯄ ꯁꯦꯟꯐꯝꯗ ꯑꯃꯨꯛ ꯌꯣꯟꯊꯣꯛꯄ ꯎꯝ ꯑꯌꯥꯝꯕ ꯂꯣꯏ ꯐꯪꯉꯅꯤ ꯕꯦꯁꯀꯨꯠꯀꯤ ꯑꯗꯨꯝ ꯁꯨꯔꯦ ꯕ꯭ꯔꯦꯠ ꯕꯟ ꯑꯀꯪꯕ ꯑꯆꯣꯠꯄ ꯂꯣꯏꯅ ꯐꯪꯉꯅꯤ ꯑꯗꯨꯒꯤꯗꯤ ꯎꯝ ꯑꯧ ꯋꯦꯠꯇ ꯑꯣꯏꯅ ꯆꯠꯂꯤ ꯀꯦ ꯖꯤ ꯀꯦ ꯖꯤ ꯃꯈꯥꯏ ꯑꯗꯒꯤ ꯑꯍꯨꯝ ꯑꯩꯈꯣꯏ ꯍꯩꯖꯤꯡꯄꯣꯠꯀꯨꯝꯕ ꯀꯩꯒꯨꯝꯕꯒꯤꯁꯤꯅ ꯑꯆꯧꯕ ꯁꯤꯡꯅꯩꯗꯅꯀꯣ ꯆꯨꯝꯅ ꯑꯉꯥꯡ ꯕꯥꯔꯠꯗꯦꯒꯨꯝꯕꯗꯅ ꯀꯦ ꯖꯤꯒꯨꯝꯕ ꯀꯦ ꯖꯤ ꯃꯈꯥꯏꯒꯨꯝꯕ ꯑꯗꯨꯃꯥꯏꯅ ꯋꯦꯠꯇ ꯂꯣꯏ ꯆꯠꯂꯦ

ꯑꯗꯨꯒ ꯋꯦꯠꯇ ꯑꯣꯏꯔꯒꯁꯨ ꯑꯧ ꯍꯥꯏꯕꯤꯌꯨ ꯌꯥꯅꯤ ꯑꯪ ꯑꯪ ꯗꯤꯖꯥꯏꯟ ꯇꯣꯡꯉꯥꯟ ꯇꯣꯡꯉꯥꯟꯕ ꯂꯩ ꯃꯣꯏꯅ ꯍꯥꯏꯔꯛꯄꯒꯤ ꯃꯇꯨꯡ ꯏꯟꯅꯀꯣ ꯑꯩꯈꯣꯏꯗꯤ ꯑꯗꯨꯝ ꯁꯤꯝꯄꯜꯗ ꯏꯆꯝ ꯆꯝꯕꯗ ꯄꯥꯝꯃꯦꯕꯨ ꯍꯥꯏꯔꯒꯁꯨ ꯑꯗꯩ ꯑꯩꯈꯣꯏꯗꯤ ꯔꯣꯁ ꯈꯔ ꯃꯑꯣꯡ ꯇꯥꯅ ꯍꯥꯞꯄꯤꯌꯨ ꯑꯗꯨꯒ ꯁꯨꯒꯨꯝꯕ ꯗꯤꯖꯥꯏꯟ ꯇꯧꯕꯤꯌꯨꯅ ꯃꯣꯏꯅ ꯄꯤꯕꯤꯔꯝꯕꯁꯨ ꯌꯥꯎꯏ ꯑꯩꯈꯣꯏꯒꯤꯗꯁꯨ ꯃꯈꯜ ꯃꯈꯜ ꯌꯥꯝ ꯂꯩꯖꯩ ꯍꯥꯏꯔꯤꯕ ꯑꯗꯨꯒꯤꯗꯨꯅ ꯃꯣꯏꯅ ꯑꯄꯥꯝꯕꯗꯨ ꯑꯗꯨꯝ ꯇꯧꯔꯀꯥꯟꯗ ꯑꯗꯨꯝ ꯁꯦꯝꯖꯕꯅꯤ ꯍꯣꯏ ꯍꯣꯏ ꯑꯗꯨꯃꯥꯏꯅ ꯅꯨꯃꯤꯠꯇꯨꯗ ꯇꯧꯕꯁꯦ ꯈꯤꯇꯪ ꯈꯨꯌꯧꯅꯩꯌꯦ ꯑꯩꯈꯣꯏꯗꯁꯨ ꯑꯗꯨꯅ ꯅꯣꯡ ꯅꯤꯅꯤ ꯋꯥꯠꯂꯤꯉꯩꯗ ꯇꯧꯕꯤꯔꯒꯗꯤ ꯑꯃꯨꯛ ꯍꯦꯟꯅ ꯈꯨꯗꯣꯡ ꯆꯥꯕ ꯐꯪꯒꯅꯤ ꯍꯥꯏꯔꯤꯕ ꯀꯦꯛꯁꯤꯔꯣ ꯀꯦꯛꯁꯦ ꯀꯩꯅꯣ ꯋꯤꯟꯇꯔꯗꯅ ꯅꯨꯃꯤꯠ ꯍꯨꯝꯅꯤꯒꯨꯝꯕꯗꯤ ꯑꯗꯨꯝ ꯌꯥꯏ ꯑꯗꯨꯒ ꯁꯝꯃꯔꯒꯨꯝꯕ ꯌꯥꯝꯅ ꯁꯥꯔꯒꯗꯤꯀꯣ ꯅꯨꯃꯤꯠ ꯅꯤꯅꯤꯒꯨꯝꯕ ꯊꯝꯃꯒ ꯍꯨꯝꯅꯤ ꯁꯨꯔꯛꯄꯗꯗꯤ ꯑꯗꯨꯝ ꯃꯅꯝꯁꯦ ꯑꯗꯨꯝ ꯆꯦꯜꯂꯛꯑꯦ ꯍꯥꯏꯔꯤꯕ ꯗꯤꯄꯣꯖꯤꯠꯇꯨꯗꯤ ꯊꯥꯖꯅꯕꯒꯤ ꯃꯈꯥ ꯄꯣꯜꯂꯦ ꯑꯗꯨꯝ ꯑꯅꯝꯕꯅꯗꯤ ꯑꯗꯨꯝ ꯍꯥꯏꯔꯝ ꯍꯥꯏꯔꯝꯕꯁꯤꯡꯁꯦ ꯁꯣꯏꯗꯕꯅꯤꯅ ꯗꯤꯄꯣꯖꯤꯠꯀꯤ ꯋꯥꯐꯝꯗꯤ ꯀꯔꯤ ꯍꯦꯟꯅꯗꯤ ꯀꯩꯅꯣ ꯇꯧꯖꯗꯦ

ꯍꯣꯏ ꯅꯣꯡꯃ ꯍꯥꯏꯐꯦꯠ ꯀꯩꯅꯣꯗꯣ ꯕꯦꯀꯔꯤ ꯈꯪꯕ ꯑꯣꯏꯅ ꯀꯣꯏꯊꯣꯛꯄꯤꯔꯛꯑꯣ ꯑꯗꯨꯒ ꯁꯛꯈꯪ ꯃꯥꯏꯈꯪꯅꯕ ꯑꯣꯏꯅ ꯑꯗꯨꯗꯁꯨ ꯌꯦꯡꯉꯒ ꯑꯄꯥꯝꯕ ꯗꯤꯖꯥꯏꯟꯗꯣ ꯈꯜꯂꯒ ꯍꯌꯦꯡꯒꯩ ꯑꯩꯈꯣꯏꯒꯤꯗ ꯄꯣꯠ ꯊꯥ ꯂꯥꯛꯄꯗ ꯁꯤꯒꯩꯗꯤ ꯌꯥꯎꯕꯤꯔꯛꯎ ꯁꯤꯒꯩ ꯄꯥꯝꯃꯤ ꯁꯤꯒꯩ ꯆꯠꯀꯅꯤ ꯍꯥꯏꯕꯗꯣ ꯑꯗꯨꯁꯨ ꯍꯥꯏꯐꯦꯠ ꯈꯪꯗꯣꯛꯃꯤꯟꯅꯅꯕ ꯉꯥꯛꯇꯪ ꯀꯣꯏꯊꯣꯛꯄꯤꯔꯛꯄ ꯑꯗꯨꯝ ꯌꯥꯔꯦ ꯎꯝ ꯗꯨꯝ ꯏꯁꯝ ꯁꯝꯅꯔꯦ ꯍꯥꯏ ꯇꯥꯔꯦ ꯌꯨꯝꯒ ꯌꯨꯝꯅ ꯃꯅꯤꯡ ꯂꯩꯔꯦ ꯃꯃꯥꯡꯗ ꯆꯥꯎꯅ ꯑꯗꯨꯝ ꯇꯧꯔꯒ ꯇꯧꯖꯕꯅꯤ ꯑꯗꯨꯝ ꯎꯝ ꯍꯣꯏ ꯌꯥꯅꯤ ꯌꯥꯅꯤ ꯑꯗꯨꯝ ꯂꯥꯛꯄꯤꯕ ꯌꯥꯅꯤ ꯑꯪ ꯌꯥꯅꯤ ꯌꯥꯅꯤ ꯑꯗꯨꯝ ꯂꯥꯛꯄꯤꯔꯣ ꯑꯗꯨꯒ ꯌꯧꯔꯝꯗꯥꯏꯗ ꯐꯣꯟ ꯑꯗꯨꯝ ꯇꯧꯕꯤꯔꯛꯑꯣ ꯑꯩ ꯑꯗꯨꯝ ꯊꯣꯛꯆꯔꯛꯀꯦ ꯑꯗꯨꯒ ꯑꯗꯨꯝ ꯄꯥꯎ ꯐꯥꯎꯅꯔꯁꯤ ꯍꯣꯏ ꯑꯗꯨꯒꯤꯕꯨꯗꯤ ꯌꯥꯕꯨꯗꯤ ꯌꯥꯅꯦꯕꯀꯣ ꯂꯩꯀꯥꯏꯗꯨꯒꯤꯗ ꯑꯩꯈꯣꯏꯅ ꯀꯔꯤ ꯅꯨꯃꯤꯠꯇ ꯊꯥꯕꯅꯤ ꯍꯥꯏꯕꯗꯣ ꯑꯃ ꯈꯪꯗꯣꯛꯑꯒꯀꯣ ꯑꯗꯨꯒ ꯑꯗꯨꯒꯤ ꯂꯩꯀꯥꯏꯗꯨꯒꯤ ꯆꯠꯄ ꯅꯨꯃꯤꯠꯇꯨꯗ ꯄꯨꯂꯞ ꯑꯗꯨꯝ ꯇꯧꯔꯁꯨ ꯌꯥꯔꯦ ꯂꯥꯛꯄ ꯅꯨꯃꯤꯠꯇꯨꯒꯤꯗꯤ ꯑꯗꯨꯝ ꯏꯁꯥꯅ ꯑꯄꯥꯝꯕ ꯈꯔ ꯑꯗꯨꯝ ꯌꯦꯡꯉꯒ ꯅꯨꯃꯤꯠꯇꯣ ꯈꯪꯗꯣꯛꯃꯤꯟꯅꯔꯒ ꯑꯗꯨꯝ ꯇꯧꯔꯁꯦ ꯑꯗꯨꯃꯥꯏꯅ ꯑꯩꯈꯣꯏ ꯂꯩꯀꯥꯏ ꯂꯩꯀꯥꯏꯒꯤ ꯑꯗꯨꯝ ꯆꯠꯄꯅꯤꯅꯕꯀꯣ ꯉꯁꯤꯅ ꯑꯣ ꯂꯥꯛꯄ ꯅꯨꯃꯤꯠꯇꯨꯗ ꯑꯗꯨꯝ ꯆꯥꯃꯤꯟꯅꯔꯁꯦ ꯑꯗꯨꯒ ꯑꯗꯨꯝ ꯌꯦꯡꯉꯁꯦ ꯍꯣꯏ ꯍꯣꯏ ꯍꯣꯏ ꯀꯣꯏꯊꯣꯛꯄꯤꯔꯛꯑꯣ ꯀꯣꯏꯊꯣꯛꯄꯤꯔꯛꯑꯣ ꯍꯣꯏ ꯎꯝ ꯍꯣꯏ ꯍꯣꯏ ꯊꯝꯖꯔꯦ